ꯍꯜꯂꯣ ꯑꯧ ꯃꯥꯟꯅꯦ ꯅꯨꯡꯉꯥꯏꯔꯤꯌꯦ ꯌꯥꯝ ꯐꯕ ꯌꯥꯅꯤꯅꯦ ꯑꯗꯨꯗꯤ ꯑꯩꯈꯣꯏ ꯃꯌꯥꯝ ꯑꯃꯨꯛꯇꯪ ꯄꯥꯎ ꯐꯥꯎꯗꯣꯛꯅꯈꯤꯁꯦ ꯑꯗꯨꯒ ꯆꯠꯅꯕ ꯊꯧꯔꯥꯡꯗꯨ ꯇꯧꯁꯦ ꯅꯪꯁꯨ ꯈꯔ ꯐꯥꯎꯈꯣꯗꯅ ꯍꯣꯏꯅꯦ ꯌꯥꯏꯅꯦ ꯑꯣ ꯑꯗꯨ ꯑꯩ ꯏꯇꯣꯝ ꯈꯛꯇꯪ ꯇꯧꯕꯗꯤ ꯅꯨꯡꯉꯥꯏꯔꯣꯏꯌꯦ ꯅꯪꯁꯨ ꯇꯧꯃꯤꯟꯅꯁꯤꯗꯅ ꯈꯔ ꯑꯦꯔꯦꯟꯁ ꯇꯧꯔꯒ ꯄꯩꯁꯥꯅ ꯀꯌꯥ

ꯍꯣꯏ ꯍꯣꯏ ꯑꯗꯣ ꯈꯔ ꯅꯪꯅꯁꯨ ꯄꯥꯎ ꯐꯥꯎꯔꯣ ꯑꯩꯅ ꯉꯝꯕ ꯃꯈꯩꯁꯨ ꯑꯩꯅ ꯈꯔ ꯐꯥꯎꯔꯒꯦ ꯑꯗꯨꯒ ꯒꯥꯔꯤꯒꯤꯁꯨ ꯑꯗꯨꯝ ꯃꯥ ꯑꯩꯈꯣꯏ ꯈꯔ ꯈꯥꯏꯖꯤꯟꯅꯔꯒ ꯑꯗꯨꯝ ꯇꯧꯕ ꯌꯥꯏꯗꯅ ꯍꯣꯏ ꯍꯣꯏ ꯍꯣꯏ ꯍꯣꯏ ꯐꯥꯎꯔꯛꯑꯣ